ꯐꯣꯔ ꯊꯥꯎꯖꯟ ꯁꯦꯚꯦꯟ ꯍꯟꯗ꯭ꯔꯦꯠ ꯐꯤꯐꯇꯤ ꯐꯣꯔ ꯊꯥꯎꯖꯟ ꯑꯩꯠ ꯍꯟꯗ꯭ꯔꯦꯠ ꯅꯥꯏꯟꯇꯤ ꯁꯦꯚꯦꯟ ꯊꯥꯎꯖꯟ ꯁꯤꯛꯁ ꯍꯟꯗ꯭ꯔꯦꯠ ꯁꯤꯛꯁꯇꯤ ꯐꯣꯔ ꯊꯥꯎꯖꯟ ꯁꯦꯚꯦꯟ ꯍꯟꯗ꯭ꯔꯦꯠ ꯁꯤꯛꯁꯇꯤ ꯅꯥꯏꯟ ꯑꯩꯠ ꯍꯟꯗ꯭ꯔꯦꯠ ꯅꯥꯏꯟꯇꯤ ꯑꯩꯠ